ꯅꯣꯏ ꯐꯣꯟ ꯂꯩꯅꯦꯗꯣ ꯂꯩꯔꯕꯣ ꯁꯥꯝꯁꯨꯡ ꯀꯝꯄꯦꯅꯤꯅꯤꯅ ꯐꯕꯅꯤꯀꯣ ꯁꯥꯝꯁꯨꯡ ꯑꯣꯏ ꯂꯩꯌꯣ ꯁꯥꯝꯁꯨꯡꯒꯤ ꯑꯦ ꯁꯤꯔꯤꯖꯇ ꯑꯩ ꯄꯥꯏꯔꯤ ꯑꯦ ꯐꯤꯐꯇꯤꯐꯣꯔ ꯐꯥꯏꯚ ꯖꯤ ꯐꯖꯅ ꯅꯨꯡꯉꯥꯏ ꯔꯤꯐ꯭ꯔꯦꯁ ꯔꯦꯠꯀ ꯅꯥꯏꯟꯇꯤ ꯍꯔꯖ ꯅꯥꯏꯟꯇꯤ ꯃꯦꯒꯥ ꯍꯔꯖ ꯅꯥꯏꯟꯇꯤ ꯍꯔꯖ ꯑꯣꯏꯕꯅꯦ ꯑꯗꯨꯝ ꯅꯝꯕꯒ ꯁꯠ ꯁꯠ ꯅꯨꯡꯉꯥꯏꯕꯅꯦ ꯗꯤꯁꯄ꯭ꯂꯦꯒꯥꯗꯣ ꯁꯨꯄꯔ ꯑꯃꯣꯂꯦꯠ ꯗꯤꯁꯄ꯭ꯂꯦ ꯑꯣꯏꯕꯩ ꯃꯩꯁꯨ ꯈꯥꯡꯕꯅꯦꯕ ꯑꯃꯣꯂꯦꯠ ꯗꯤꯁꯄ꯭ꯂꯦꯅ ꯈꯥꯡꯕ ꯍꯦꯟꯕꯅꯦ ꯄ꯭ꯔꯣꯁꯦꯁꯔꯁꯨ ꯋꯥꯡꯕꯅꯦꯕ ꯑꯦꯛꯖꯥꯏꯅꯣꯁ ꯁꯤꯔꯤꯖꯇ ꯅꯥꯏꯟ ꯊꯥꯎꯖꯟ ꯄ꯭ꯂꯁ ꯑꯣꯏꯔꯝꯒꯅꯤ ꯕꯦꯠꯇꯔꯤꯁꯨ ꯐꯥꯏꯚ ꯊꯥꯎꯖꯟ ꯑꯦꯝ ꯑꯦ ꯍꯩꯆꯀ ꯑꯣꯏꯔꯝꯒꯅꯤ ꯑꯗꯨꯝ ꯑꯃꯨꯛꯇꯪ ꯆꯥꯔꯖ ꯇꯧꯕꯗ ꯑꯗꯨꯝ ꯋꯥꯟ ꯗꯦꯗꯤ ꯑꯗꯨꯝ ꯆꯠꯄꯅꯦ ꯗꯤꯁꯄ꯭ꯂꯦꯁꯨ ꯐꯖꯕꯅꯦ ꯄꯤꯟ ꯍꯣꯜ ꯀꯦꯃꯦꯔꯥ ꯒꯥꯡ ꯌꯥꯎꯕꯗꯣ ꯀꯦꯃꯦꯔꯥ ꯁꯦꯡꯕꯅꯤ ꯐ꯭ꯔꯟꯠꯒꯥꯡ ꯁꯦꯜꯐꯤ ꯑꯗꯨꯝ ꯁꯦꯡꯕꯅꯦ ꯕꯦꯛ ꯀꯥꯗꯨꯁꯨ ꯐꯖꯕꯅꯦꯕ ꯕꯦꯛ ꯀꯦꯃꯦꯔꯥꯒꯗꯨ ꯁꯦꯡꯕꯅꯦ ꯁꯤꯛꯁꯇꯤ ꯐꯣꯔ ꯃꯦꯒꯥ ꯄꯤꯛꯁꯦꯜꯒꯤ ꯆꯥꯡ ꯑꯣꯏꯔꯝꯒꯅꯤ ꯁꯦꯡꯕꯅꯤ ꯐꯖꯅ ꯑꯗꯩ ꯄꯥꯏꯕꯗꯁꯨ ꯍꯦꯟꯗꯤ ꯑꯣꯏ ꯌꯥꯝ ꯆꯥꯎꯕꯁꯨ ꯑꯣꯏꯗꯦ ꯁꯨꯝ ꯋꯥꯟ ꯍꯦꯟ ꯃꯣꯠꯇ ꯄꯥꯏꯔꯁꯨ ꯑꯗꯨꯝ ꯅꯨꯡꯉꯥꯏ ꯒꯦꯝꯁꯨ ꯑꯗꯨꯝ ꯅꯨꯡꯉꯥꯏ ꯄꯞꯖꯤ ꯃꯣꯕꯥꯜ ꯂꯦꯖꯦꯟꯒ ꯑꯗꯨꯝ ꯁꯥꯟꯅ ꯅꯨꯡꯉꯥꯏ ꯀꯩꯝ ꯆꯞꯇꯦ ꯑꯗꯨ ꯑꯣꯏ ꯂꯩꯌꯨꯀꯣ